ꯑꯩꯈꯣꯏꯁꯦ ꯃꯩꯇꯩ ꯑꯣꯏꯕꯅꯤꯅ ꯂꯥꯏ ꯈꯣꯏꯔꯝꯕ ꯃꯇꯝꯗ ꯅꯨꯡꯇꯤ ꯅꯨꯃꯤꯠ ꯈꯨꯗꯤꯡꯒꯤ ꯑꯌꯨꯛ ꯌꯥꯍꯧꯔꯒ ꯑꯌꯨꯛꯇ ꯂꯥꯏ ꯈꯣꯏꯔꯝꯗꯕ ꯌꯥꯗꯦ ꯑꯗꯨꯅ ꯂꯥꯏ ꯈꯣꯏꯔꯝꯕ ꯃꯇꯝꯗ ꯑꯩꯈꯣꯏꯅ ꯑꯁꯦꯡꯕ ꯐꯤꯖꯣꯜ ꯁꯦꯠꯂꯤ ꯑꯗꯨꯒ ꯏꯔꯨ ꯂꯨꯊꯣꯛꯑꯒ ꯕꯛꯀꯦꯠ ꯃꯆꯥ ꯑꯃꯗ ꯅꯠꯇ꯭ꯔꯒ ꯄꯥꯠꯇ꯭ꯔ ꯃꯆꯥ ꯑꯃꯗ ꯏꯁꯤꯡ ꯊꯟꯅ ꯍꯥꯞꯄꯦ ꯑꯗꯨꯒ ꯍꯩ ꯂꯩ ꯁꯨꯅ ꯄ꯭ꯂꯦꯠ ꯑꯃꯗ ꯍꯥꯞꯄꯒ ꯅꯨꯡꯇꯤ ꯅꯨꯃꯤꯠ ꯈꯨꯗꯤꯡꯒꯤ ꯂꯥꯏ ꯈꯨꯔꯝꯃꯤ ꯑꯗꯨꯒ ꯁꯟꯙꯥ ꯋꯥꯏꯔꯝ ꯑꯣꯏꯔꯛꯄ ꯃꯇꯝꯗꯁꯨ ꯑꯩꯈꯣꯏꯅ ꯅꯨꯡꯇꯤ ꯅꯨꯃꯤꯠ ꯈꯨꯗꯤꯡꯒꯤ ꯗꯨꯛ ꯊꯥꯎꯃꯩ ꯊꯥꯗꯨꯅ ꯏꯁꯣꯔꯕꯨ ꯈꯨꯔꯨꯝꯖꯩ